ꯎꯝ ꯑꯩꯅ ꯎꯆꯦꯛꯁꯤꯡ ꯌꯨꯝꯗ ꯀꯧꯁꯤꯟꯕ ꯌꯨꯝꯗꯁꯨ ꯌꯥꯎꯋꯦ ꯌꯨꯝꯗ ꯀꯧꯁꯤꯟꯕꯁꯨ ꯌꯥꯎꯋꯦ ꯑꯗꯨꯒ ꯂꯧꯀꯣꯜꯗ ꯀꯧꯁꯟꯕꯁꯨ ꯌꯥꯎꯋꯦ ꯑꯗꯣ ꯆꯦꯡꯁꯦ ꯆꯦꯡ ꯊꯥꯏ ꯌꯥꯝꯅ ꯅꯨꯡꯁꯤ ꯅꯨꯡꯁꯤꯅ ꯀꯧꯋꯦ ꯀꯧꯕꯕꯨꯗꯤ ꯑꯗꯣ ꯑꯗꯨꯝ ꯆꯥꯅꯕꯁꯨ ꯑꯗꯨꯝ ꯄꯤꯖꯩ ꯑꯗꯨꯅꯤꯗ ꯑꯩꯅ ꯃꯔꯝ ꯍꯥꯏꯕꯕꯨ